ꯑꯩꯈꯣꯏꯅ ꯐꯥꯔꯝꯗ ꯌꯦꯟ ꯅꯠꯇ꯭ꯔꯒ ꯉꯥꯅꯨ ꯂꯣꯏꯕ ꯃꯇꯝꯗ ꯂꯣꯏꯔꯤꯕ ꯌꯦꯟ ꯉꯥꯅꯨꯁꯤꯡ ꯑꯗꯨ ꯈꯔ ꯌꯥꯝꯅ ꯄꯨꯟꯅ ꯂꯣꯏꯔꯒ ꯃꯐꯝ ꯑꯃꯗ ꯆꯥꯎꯅ ꯌꯦꯡꯒꯣꯟ ꯁꯦꯝꯗꯨꯅ ꯂꯣꯏꯅꯩ ꯑꯗꯨꯒ ꯃꯈꯣꯏꯒꯤꯗꯃꯛ ꯑꯩꯈꯣꯏꯅ ꯃꯆꯤꯟꯖꯥꯛ ꯄꯨꯟꯅ ꯊꯕꯤꯗꯨꯅ ꯃꯩ ꯊꯥꯟꯕꯤꯗꯨꯅ ꯃꯇꯝ ꯆꯥꯅ ꯃꯊꯤ ꯃꯌꯨꯡ ꯁꯦꯡꯕꯤꯗꯨꯅ ꯑꯩꯈꯣꯏꯅ ꯍꯣꯠꯅꯩ ꯑꯗꯨꯒ ꯌꯨꯝꯗ ꯂꯩꯕ ꯌꯦꯟ ꯉꯥꯅꯨꯅ ꯑꯩꯈꯣꯏꯅ ꯑꯩꯈꯣꯏꯒꯤ ꯌꯨꯝ ꯑꯀꯣꯏꯕꯗ ꯂꯩꯕ ꯑꯍꯥꯟꯕꯗ ꯌꯦꯡꯒꯣꯟ ꯃꯆꯥ ꯁꯦꯝꯗꯨꯅ ꯂꯣꯏꯔꯤꯕ ꯉꯥꯅꯨ ꯑꯗꯨꯒꯤ ꯃꯆꯤꯜꯖꯥꯛ ꯍꯥꯞꯄꯤꯗꯨꯅ ꯅꯠꯇꯔꯒ ꯊꯥꯗꯣꯛꯇꯨꯅ ꯃꯈꯣꯏ ꯃꯁꯥ ꯃꯇꯣꯝꯇ ꯃꯆꯤꯜꯖꯥꯛ ꯊꯤꯍꯟꯕ ꯑꯁꯤꯅ ꯆꯤꯡꯕ ꯊꯧꯑꯣꯡ ꯀꯌꯥ ꯑꯁꯤ ꯂꯧꯈꯠꯂꯤ ꯑꯩꯅ ꯌꯨꯝꯗ ꯂꯣꯏꯖꯕ ꯁꯥ ꯎꯆꯦꯛ ꯈꯔꯗꯤ ꯂꯣꯀꯦꯜ ꯌꯦꯟ ꯉꯥꯅꯨ ꯀꯥꯡꯉꯥ ꯌꯨꯝ ꯈꯨꯟꯅꯨ ꯁꯟ ꯍꯥꯃꯦꯡ ꯑꯁꯤꯅꯆꯤꯡꯕꯅꯤ